ꯍꯂꯣ ꯑꯥ ꯑꯥ ꯑꯥ ꯀꯩꯗꯧꯔꯦ ꯏꯆꯦ ꯀꯔꯤ ꯂꯩꯔꯦ ꯎꯝ ꯑꯣ ꯑꯣ ꯐꯤꯗꯥ ꯐꯤꯗꯥꯗ ꯂꯩꯔꯦ ꯑꯗꯨ ꯏꯆꯦꯅ ꯀꯩꯅꯣ ꯇꯧꯒꯗꯧꯕꯗꯣ ꯌꯦꯡꯕꯤꯔꯣ ꯐꯤ ꯃꯈꯟ ꯃꯈꯟ ꯃꯔꯣꯟ ꯃꯔꯣꯟ ꯂꯩꯔꯦ ꯑꯄꯥꯕꯗ ꯑꯧ ꯎꯝ ꯌꯥꯎꯋꯦ ꯏꯆꯦꯅ ꯑꯄꯥꯝꯕ ꯌꯦꯡꯕꯤꯔꯔꯣ ꯑꯅꯧꯕ ꯄꯣꯠ ꯑꯅꯧꯕ ꯎꯝ ꯂꯩ ꯈꯜꯂꯒ ꯑꯧ ꯂꯩꯅꯤ ꯂꯩꯅꯤ ꯂꯣꯏ ꯂꯩ ꯏꯆꯦꯅ ꯑꯄꯥꯝꯕ ꯈꯜꯂꯨ ꯏꯆꯦꯒꯤ ꯑꯄꯥꯝꯕ ꯃꯆꯨ ꯍꯣꯏ ꯍꯣꯏ ꯍꯣꯏ ꯏꯆꯦꯅ ꯑꯄꯥꯝꯕ ꯃꯆꯨꯗꯣ ꯈꯜꯂꯔꯣ ꯍꯣꯏ ꯍꯣꯏ ꯍꯣꯏ ꯍꯣꯏ ꯎꯝ ꯍꯣꯏ ꯍꯣꯏ ꯍꯣꯏ ꯍꯣꯏ ꯂꯥꯛꯑꯣ ꯂꯥꯛꯑꯣ ꯂꯥꯛꯑꯣ ꯂꯥꯛꯑꯣ ꯈꯜꯂꯣ ꯂꯥꯛꯑꯣ ꯌꯦꯡꯉꯔꯣ ꯂꯩꯌꯦ ꯂꯩꯌꯦ ꯐꯝꯃꯦ ꯍꯣꯏꯅꯦ ꯂꯩꯒꯦ ꯂꯩꯒꯦ ꯂꯩꯒꯦ ꯂꯥꯛꯑꯣ ꯑꯣ ꯏꯆꯦ ꯑꯄꯥꯝ ꯑꯄꯥꯝꯕ ꯈꯜꯂꯔꯣ ꯃꯆꯨꯗꯒꯤ ꯀꯩꯗꯒꯤ ꯏꯆꯦꯒꯤ ꯑꯄꯥꯝꯕ ꯑꯅꯧ ꯑꯅꯧꯕ ꯂꯣꯏꯅ ꯂꯩꯔꯦ ꯈꯜꯂꯣ ꯂꯥꯛꯑꯣ ꯑꯔꯤꯕꯗꯁꯨ ꯂꯩ ꯂꯩꯕꯗꯣ ꯑꯗꯨꯗꯤ ꯀꯩꯅꯣ ꯇꯧꯔꯔꯣꯏ ꯑꯗꯣ ꯑꯅꯧꯕ ꯂꯥꯛꯄ ꯊꯨꯡꯉꯕꯗꯣ ꯏꯆꯦꯅ ꯌꯦꯡꯉꯔꯣꯕ ꯈꯜꯂꯒ ꯎꯝ ꯍꯣꯏ ꯍꯣꯏ